ꯑꯥꯏꯔꯟ ꯍꯥꯏꯕ ꯑꯁꯤ ꯏꯁꯇ꯭ꯔꯤ ꯍꯥꯏꯅ ꯈꯪꯅꯕ ꯑꯗꯨꯅꯤ ꯑꯥꯏꯔꯟ ꯁꯥꯕ ꯃꯇꯝꯗ ꯌꯣꯠ ꯑꯃꯁꯨꯡ ꯁ꯭ꯇꯤꯜ ꯌꯥꯎꯔꯒ ꯁꯥꯏ ꯑꯥꯏꯔꯟ ꯁꯤꯖꯤꯟꯅꯕ ꯃꯇꯝꯗ ꯏꯂꯦꯛꯇ꯭ꯔꯤꯛ ꯆꯩꯏ ꯏꯂꯦꯛꯇ꯭ꯔꯤꯛ ꯑꯗꯨ ꯆꯪꯉꯒ ꯁꯤꯖꯤꯟꯅꯕꯅꯤ ꯑꯥꯏꯔꯟ ꯑꯁꯤ ꯌꯣꯠꯅ ꯑꯣꯏꯅ ꯁꯥꯕꯅꯤꯅ ꯌꯣꯠꯇꯨꯅ ꯀꯔꯤꯒꯨꯝꯕ ꯀꯣꯂꯤꯡ ꯀꯥꯔꯛꯄ ꯃꯇꯝꯗ ꯀꯣꯂꯤꯡꯗꯨꯅ ꯐꯤꯗꯣ ꯁꯣꯛꯄ ꯃꯇꯝꯗ ꯐꯤꯗꯨ ꯄꯥꯍꯜꯂꯛꯏ ꯐꯤꯗꯣ ꯁꯣꯛꯍꯜꯂꯛꯏ ꯐꯤꯗꯨ ꯁꯣꯜꯂꯛꯑꯃꯤꯅ ꯐꯤꯗꯨ ꯁꯦꯒꯥꯏꯔꯛꯏ ꯐꯍꯜꯂꯛꯇꯦ ꯑꯗꯨꯅ ꯀꯔꯤꯒꯨꯝꯕ ꯀꯣꯂꯤꯡ ꯀꯥꯔꯤꯕ ꯀꯣꯂꯤꯡ ꯑꯗꯨꯅ ꯏꯁꯥꯗ ꯁꯣꯛꯄ ꯃꯇꯝꯁꯨ ꯃꯤꯑꯣꯏꯕꯒꯤ ꯄꯨꯟꯁꯤꯒꯤ ꯏꯁꯥꯒꯤ ꯕꯣꯗꯤ ꯏꯁꯀꯤꯟꯗ ꯁꯣꯛꯄ ꯃꯇꯝꯗꯁꯨ ꯏꯁꯥꯗꯁꯨ ꯐꯔꯛꯇꯦ ꯁꯣꯛꯍꯜꯂꯛꯏ ꯑꯗꯨꯅ ꯑꯥꯏꯔꯟ ꯑꯁꯤ ꯌꯥꯝꯅ ꯀꯥꯅꯗꯕ ꯄꯣꯠꯁꯛ ꯑꯃꯅꯤ ꯀꯔꯤꯒꯨꯝꯕ ꯑꯥꯏꯔꯟꯑꯁꯤ ꯊꯥꯖꯤꯜꯂꯒ ꯊꯝꯃꯝꯕ ꯃꯇꯝꯗ ꯁꯥꯔꯒ ꯂꯩꯕꯩ ꯂꯩꯔ ꯂꯩꯕ ꯃꯇꯝꯗ ꯅꯨꯄꯤ ꯑꯉꯥꯡꯗꯨꯅ ꯈꯪꯗꯗꯨꯅ ꯄꯥꯏꯔꯨꯕ ꯃꯇꯝꯗꯁꯨ ꯄꯣꯛꯍꯜꯂꯤ ꯄꯣꯛꯍꯜꯂꯃꯤꯅ ꯁꯥꯍꯜꯂꯦ ꯑꯗꯨꯅ ꯁꯣꯛꯍꯜꯂꯦ ꯏꯁꯥꯗꯁꯨ ꯁꯣꯛꯍꯜꯂꯦ ꯑꯥꯏꯔꯟ ꯑꯁꯤ ꯌꯥꯝꯅ ꯐꯠꯇꯕ ꯄꯣꯠꯁꯛ ꯑꯃꯅꯤ ꯀꯔꯤꯒꯨꯝꯕ ꯑꯥꯏꯔꯟ ꯑꯁꯤ ꯃꯩꯅ ꯁꯤꯖꯤꯟꯅꯕ ꯃꯇꯝꯗꯨꯗ ꯃꯩꯗꯨꯅ ꯀꯔꯤꯒꯨꯝꯕ ꯁ꯭ꯣꯔꯠ ꯁꯥꯔꯀꯨꯏꯠ ꯊꯣꯛꯑꯒꯗꯤ ꯑꯥꯏꯔꯟ ꯑꯗꯨꯗꯒꯤ ꯁꯣꯔꯠ ꯁꯥꯔꯀꯨꯏꯠ ꯊꯣꯛꯑꯒ ꯆꯤꯡꯕꯁꯨ ꯌꯥꯎꯏ ꯆꯤꯡꯉꯒꯗꯤ ꯍꯦꯟꯅ ꯑꯃꯨꯛ ꯁꯣꯛꯍꯜꯂꯦ ꯑꯗꯨꯅ ꯈꯨꯗꯣꯡꯊꯤꯕ ꯀꯌꯥ ꯑꯃ ꯗꯦꯟꯖꯔꯁꯨ ꯑꯣꯏꯕ ꯄꯣꯠꯁꯛ ꯀꯌꯥ ꯑꯃ ꯌꯥꯎꯗꯨꯅ ꯑꯥꯏꯔꯟ ꯑꯁꯤ ꯁꯤꯖꯤꯟꯅꯕ ꯃꯇꯝꯗ ꯌꯥꯝꯅ ꯀꯥꯅꯍꯟꯗꯦ ꯃꯁꯤ ꯌꯥꯝꯅ ꯐꯠꯇꯕ ꯄꯣꯠꯁꯛ ꯑꯃꯅꯤ